ꯍꯧꯖꯤꯛ ꯍꯧꯖꯤꯛ ꯌꯥꯝꯅ ꯄꯥꯏꯅꯔꯤꯕ ꯑꯦꯞ ꯈꯔ ꯍꯥꯏꯔꯒꯗꯤ ꯌꯨꯇ꯭ꯌꯨꯕ ꯐꯦꯁꯕꯨꯛ ꯏꯟꯁꯇꯥꯒ꯭ꯔꯥꯝ ꯃꯣꯕꯥꯏꯜ ꯂꯤꯖꯦꯟ ꯄꯞꯖꯤ ꯑꯗꯨꯒ ꯐꯣꯟ ꯄꯥꯏꯕꯒꯤ ꯀꯥꯟꯅꯕ ꯍꯥꯏꯕ ꯇꯥꯔꯒꯅ ꯂꯝ ꯌꯥꯝꯅ ꯂꯥꯞꯅ ꯂꯩꯅꯔꯒꯁꯨ ꯑꯃꯒ ꯑꯃꯒ ꯄꯥꯎ ꯐꯥꯎꯒꯦ ꯍꯥꯏꯕ ꯃꯇꯝꯗ ꯈꯨꯗꯛ ꯈꯨꯗꯛꯇ ꯐꯥꯎꯅꯕ ꯉꯝꯃꯦ ꯑꯗꯨꯒ ꯐꯣꯟ ꯄꯥꯏꯕꯒꯤ ꯃꯥꯡꯖꯕ ꯍꯥꯏꯕ ꯇꯥꯔꯒꯗꯤ ꯐꯣꯟꯗꯣ ꯍꯩꯁꯤꯡꯅ ꯄꯥꯏꯗ꯭ꯔꯒꯗꯤ ꯑꯉꯥꯡ ꯃꯆꯥꯗꯕꯨ ꯑꯣꯏꯔꯣ ꯃꯥꯅ ꯐꯣꯟꯗꯨꯗ ꯂꯥꯏꯆꯨꯈꯤꯗꯨꯅ ꯂꯥꯏꯔꯤꯛ ꯂꯥꯏꯁꯨ ꯄꯥꯕꯗ ꯑꯌꯦꯠꯄ ꯑꯗꯨꯒꯨꯝꯕ ꯈꯔ ꯊꯣꯛꯏ ꯑꯗꯨꯅ ꯐꯣꯟ ꯄꯥꯏꯕꯩ ꯃꯥꯡꯖꯕ ꯍꯥꯏꯔꯒꯗꯤ ꯑꯉꯥꯡꯁꯤꯡꯒꯤ ꯑꯣꯏꯅ ꯂꯥꯏꯔꯤꯛ ꯂꯥꯏꯁꯨꯗ ꯑꯀꯥꯏꯕ ꯂꯥꯛꯏ ꯑꯗꯨꯗꯒꯤ ꯃꯃꯥ ꯃꯄꯥꯗꯕꯨ ꯅꯨꯡꯁꯤꯕ ꯅꯨꯡꯁꯤꯕꯁꯨ ꯍꯟꯗꯍꯜꯂꯛꯏ